ꯍꯜꯂꯣ ꯃꯁꯤ ꯁ꯭ꯋꯤꯒꯤꯒꯤ ꯑꯣꯏꯕꯤꯔꯕ꯭ꯔꯥ ꯑꯣ ꯉꯁꯥꯏꯗꯣ ꯑꯩ ꯑꯣꯔꯗꯔ ꯑꯃ ꯇꯧꯖꯈꯤꯕ ꯆꯤꯀꯟ ꯃꯣꯃꯣꯒ ꯆꯤꯀꯟ ꯆꯧꯃꯤꯟꯒ ꯄ꯭ꯂꯦꯠ ꯑꯅꯤ ꯑꯣꯔꯗꯔ ꯇꯧꯖꯒꯤꯕꯅꯦꯕ ꯑꯗꯨꯒꯤ ꯃꯊꯛꯇ ꯗꯦꯖꯔꯠꯁꯨ ꯍꯥꯞꯅꯤꯡꯕ ꯀꯔꯤ ꯀꯔꯤ ꯗꯦꯖꯔꯠꯇꯤ ꯂꯩꯒꯗꯒꯦ ꯑꯥ ꯍꯣꯏ ꯑꯣ ꯐꯔꯦ ꯑꯗꯨ ꯇꯥꯏ ꯑꯗꯨ ꯇꯥꯔꯒꯗꯤ ꯑꯥꯥꯏꯁꯀ꯭ꯔꯤꯝꯗꯣ ꯄꯤꯁ ꯃꯉꯥꯈꯛꯇꯪ ꯍꯥꯞꯄꯤꯔꯛꯑꯣ ꯆꯣꯀ꯭ꯂꯦꯠ ꯑꯥꯏꯁꯀ꯭ꯔꯤꯝꯖꯗꯣ ꯍꯥꯞꯄꯤꯔꯛꯑꯣ ꯑꯥ ꯍꯣꯏ ꯍꯣꯏ ꯍꯣꯏ ꯍꯣꯏ ꯉꯥꯏꯖꯔꯝꯃꯒꯦ ꯎꯝ